ꯑꯩꯈꯣꯏ ꯃꯐꯝꯗꯗꯤ ꯏꯃꯥ ꯃꯥꯔꯀꯦꯠꯀꯨꯝꯅ ꯑꯆꯧꯕ ꯃꯥꯔꯀꯦꯠꯃꯛꯇꯤ ꯂꯩꯇꯦ ꯃꯅꯤꯄꯨꯔꯗ ꯂꯩꯕꯅꯤꯅ ꯏꯃꯥ ꯃꯥꯔꯀꯦꯠꯃꯨꯛ ꯆꯥꯎꯕꯗꯤ ꯑꯩꯈꯣꯏꯒꯤ ꯁꯤꯇꯤꯗ ꯑꯩꯈꯣꯏꯒꯤ ꯂꯝꯗ ꯑꯩꯈꯣꯏꯒꯤ ꯕꯤꯂꯦꯖꯇꯗꯤ ꯑꯗꯨꯒꯨꯝꯕꯗꯤ ꯂꯩꯇꯦ ꯑꯗꯨꯕꯨ ꯕꯖꯥꯔ ꯌꯥꯝꯅ ꯑꯆꯧ ꯑꯆꯧꯕ ꯕꯖꯥꯔ ꯄꯣꯠ ꯃꯈꯩ ꯐꯪꯕ ꯕꯖꯥꯔꯗꯤ ꯃꯌꯥꯝ ꯂꯩꯌꯦ ꯑꯗꯨꯒ ꯄꯣꯠ ꯃꯈꯩꯁꯨ ꯐꯪꯉꯦ ꯁꯨꯅ ꯐꯪꯉꯦ ꯑꯗꯨꯒ ꯌꯥꯝꯅ ꯇꯥꯡꯕ ꯃꯐꯝꯁꯨ ꯂꯩꯌꯦ ꯑꯗꯨꯒ ꯌꯥꯝꯅ ꯍꯣꯡꯕ ꯃꯐꯝꯁꯨ ꯂꯩꯌꯦ ꯑꯗꯨꯒ ꯌꯥꯝꯅꯍꯣꯡꯕ ꯃꯐꯝꯁꯨ ꯂꯩꯌꯦ ꯑꯗꯨꯕꯨꯗꯤ ꯃꯐꯝ ꯃꯐꯝꯒꯤ ꯃꯈꯥ ꯄꯣꯜꯂꯦ ꯑꯗꯨꯒ ꯄꯣꯠꯁꯤꯡꯗꯤ ꯃꯈꯜ ꯃꯊꯦꯜ ꯂꯣꯏꯅꯃꯛ ꯁꯨꯅꯗꯤ ꯐꯪꯕ ꯃꯐꯝ ꯂꯩꯌꯦ ꯑꯗꯨꯒ ꯀ꯭ꯋꯥꯥꯂꯤꯇꯤꯁꯤꯡꯗꯤ ꯑꯗꯨꯝ ꯃꯐꯝ ꯑꯃꯒ ꯃꯐꯝ ꯑꯃꯒ ꯆꯞ ꯃꯥꯟꯅꯩꯌꯦ ꯑꯩꯈꯣꯏꯗ ꯐꯪꯕꯗꯨꯁꯨ ꯏꯃꯥ ꯃꯥꯔꯀꯦꯠꯇ ꯐꯪꯕꯗꯨꯁꯨ ꯀ꯭ꯋꯥꯂꯤꯇꯤꯕꯨꯗꯤ ꯑꯩꯅ ꯌꯦꯡꯉꯨꯕ ꯃꯇꯝꯗꯗꯤ ꯆꯞꯄꯨꯗꯤ ꯃꯥꯟꯅꯩꯌꯦ ꯑꯗꯨꯕꯨ ꯆꯥꯎꯕꯗꯤ ꯃꯅꯤꯄꯨꯔꯗ ꯏꯃꯥ ꯃꯥꯔꯀꯦꯠꯃꯨꯛ ꯆꯥꯎꯕꯗꯤ ꯂꯩꯇ꯭ꯔꯤꯕ ꯃꯥꯜꯂꯦ ꯑꯗꯨꯕꯨ ꯑꯩꯈꯣꯏꯒꯤ ꯈꯨꯟꯗꯁꯨ ꯃꯥꯔꯀꯦꯠꯃꯛꯇꯤ ꯅꯠꯇꯦ ꯑꯗꯨꯝ ꯕꯖꯥꯔ ꯃꯆꯥ ꯃꯆꯥ ꯃꯆꯥꯁꯨ ꯃꯌꯥꯝ ꯂꯩꯌꯦ ꯃꯐꯝ ꯈꯨꯗꯤꯡꯗ ꯑꯗꯨꯒ ꯑꯩꯈꯣꯏꯅ ꯈ꯭ꯋꯥꯏꯗꯒꯤ ꯆꯥꯎꯅ ꯆꯠꯄ ꯕꯖꯥꯔ ꯍꯥꯏꯕꯕꯨ ꯀꯛꯆꯤꯡ ꯕꯖꯥꯔ ꯑꯣꯏꯔꯦ ꯑꯗꯨꯒ ꯑꯗꯨꯗꯁꯨ ꯄꯣꯠ ꯃꯈꯜ ꯁꯨꯅ ꯐꯪꯉꯦ ꯂꯣꯏꯅꯃꯛ ꯁꯨꯅ ꯐꯪꯉꯦ ꯔꯤꯖꯅꯦꯕꯜ ꯄ꯭ꯔꯥꯏꯁꯇ ꯃꯈꯜ ꯁꯨꯅ ꯐꯪꯉꯦ ꯑꯗꯨꯒ ꯀ꯭ꯋꯥꯂꯤꯇꯤꯁꯤꯡꯁꯨ ꯃꯃꯜꯒꯤ ꯃꯈꯥ ꯄꯣꯟꯅ ꯀ꯭ꯋꯥꯂꯤꯇꯤꯁꯤꯡꯁꯨ ꯃꯃꯜ ꯋꯥꯡꯉꯗꯤ ꯀ꯭ꯋꯥꯂꯤꯇꯤꯁꯨ ꯐꯅ ꯑꯗꯨꯒ ꯃꯃꯜ ꯅꯦꯝꯂꯗꯤ ꯀ꯭ꯋꯥꯂꯤꯇꯤꯁꯨ ꯅꯦꯝꯅ ꯑꯗꯨꯝ ꯐꯪꯉꯦ ꯑꯗꯨꯒ ꯑꯗꯨꯗ ꯆꯠꯄ ꯆꯠꯄ ꯈꯣꯠꯄꯒꯤ ꯕꯦꯔꯥꯗꯤ ꯀꯔꯤꯁꯨ ꯂꯩꯇꯦ ꯍꯥꯏꯕꯗꯤ ꯒꯥꯔꯤ ꯅꯨꯡꯇꯤꯒꯤ ꯆꯠꯂꯦ ꯇꯦꯛꯁꯤ ꯆꯠꯂꯦ ꯑꯗꯨꯒ ꯑꯩꯈꯣꯏꯅ ꯋꯥꯏꯔꯒ ꯆꯠꯄꯁꯨ ꯌꯥꯏꯌꯦ ꯑꯗꯨꯒ ꯆꯥꯅꯕ ꯊꯛꯅꯕ ꯐꯤꯔꯣꯜ ꯑꯗꯨꯒ ꯑꯦꯟꯁꯥꯡ ꯅꯥꯄꯤ ꯃꯌꯥꯝꯗꯨ ꯂꯣꯏꯅꯃꯛ ꯐꯪꯉꯦ ꯑꯗꯨꯒ ꯑꯩꯈꯣꯏꯒꯤ ꯑꯩꯈꯣꯏꯒꯤ ꯕꯖꯥꯔ ꯍꯥꯏꯕꯗꯤ ꯑꯩꯈꯣꯏꯒꯤ ꯈꯣꯡꯅ ꯆꯠꯄ ꯌꯥꯕ ꯀꯛꯆꯤꯡ ꯕꯖꯥꯔꯗꯗꯤ ꯒꯥꯔꯤ ꯇꯣꯡꯗ꯭ꯔꯗꯤ ꯆꯠꯄ ꯌꯥꯗꯕꯒꯤ ꯃꯇꯥꯡ ꯂꯥꯛꯑꯦ ꯑꯗꯨꯕꯨ ꯑꯩꯈꯣꯏꯒꯤ ꯕꯖꯥꯔ ꯑꯩꯈꯣꯏꯅ ꯍꯦꯛ ꯍꯦꯛ ꯆꯠꯄ ꯕꯖꯥꯔꯗꯗꯤ ꯈꯣꯡꯅ ꯆꯠꯂꯒ ꯑꯩꯈꯣꯏꯒꯤ ꯗꯔꯀꯥꯔ ꯑꯣꯏꯕꯁꯤꯡꯗꯣ ꯃꯆꯦꯠ ꯃꯀꯨꯞ ꯃꯇꯥꯁꯤꯡꯗꯣ ꯂꯣꯏꯅꯃꯛ ꯑꯗꯨꯗꯒꯤ ꯂꯩꯌꯦ ꯑꯗꯨꯒ ꯈꯔ ꯌꯥꯝ ꯄꯣꯠ ꯌꯥꯝ ꯂꯩꯅꯤꯡꯉꯗꯤ ꯑꯗꯨꯒ ꯈꯔ ꯄꯣꯠ ꯑꯆꯧꯕ ꯃꯃꯜ ꯑꯇꯥꯡꯕ ꯂꯩꯅꯤꯡꯂꯗꯤ ꯑꯩꯈꯣꯏ ꯑꯆꯧꯕ ꯕꯖꯥꯔꯗ ꯆꯠꯂꯒ ꯂꯩꯌꯦ